ꯎꯝ ꯍꯜꯂꯣ ꯑꯣ ꯃꯥꯟꯅꯦ ꯃꯥꯟꯅꯦ

ꯎꯝ ꯑꯣ ꯌꯥꯏꯌꯦ ꯌꯥꯏꯌꯦ ꯀꯔꯤ ꯀꯔꯤ ꯂꯩꯒꯗꯒꯦ

ꯍꯣꯏ ꯂꯣꯏꯅ ꯁꯨꯕꯤꯅꯤ ꯑꯩ ꯗꯨꯀꯥꯟ ꯌꯥꯝ ꯆꯥꯎꯋꯦ ꯑꯗꯨꯅ ꯂꯣꯏꯅ ꯑꯥꯏꯇꯦꯝ ꯁꯨꯅ ꯊꯝꯃꯦ ꯎꯝ ꯗꯔꯀꯥꯔ ꯂꯩꯕ ꯃꯈꯩ ꯑꯗꯨꯝ ꯐꯪꯒꯅꯤꯌꯦ ꯎꯝ ꯏꯟꯁꯥꯡ ꯅꯥꯄꯤ ꯍꯣꯏꯅꯦ ꯀꯔꯤ ꯀꯔꯤ ꯏꯟꯁꯥꯡ ꯅꯥꯄꯤ ꯄꯥꯝꯕꯤꯕꯒꯦ ꯃꯔꯨ ꯃꯈꯥꯡ ꯂꯣꯏ ꯂꯩꯌꯦ

ꯌꯥꯏꯌꯦ ꯌꯥꯏꯌꯦ ꯑꯉꯥꯡꯒꯤꯁꯤ ꯑꯉꯥꯡꯒꯤꯅꯕꯨ ꯍꯦꯟꯅ ꯇꯥꯡꯒꯔꯦꯗ ꯑꯍꯟꯗꯒꯤ ꯎꯝ ꯃꯥ ꯈꯔ ꯀ꯭ꯋꯥꯂꯤꯇꯤ ꯂꯩꯕ ꯂꯩꯇꯕ ꯂꯩꯌꯦ ꯑꯗꯨ ꯈꯔ ꯂꯩꯕꯁꯤꯡꯗꯨꯅ ꯆꯅꯤꯒꯤ ꯃꯊꯛꯇꯗ ꯂꯩꯔꯦꯗ ꯑꯥ ꯑꯗꯒꯤ ꯀ꯭ꯋꯥꯂꯤꯇꯤ ꯈꯔ ꯌꯥꯎꯗꯕꯗꯨꯅ ꯑꯉꯥꯡꯒꯤꯗꯤ ꯆꯅꯤ ꯃꯈꯥꯗ ꯑꯗꯨꯝ ꯌꯥꯅꯤ ꯎꯝ ꯍꯥ ꯑꯣ ꯑꯣ

ꯎꯝ ꯑꯗꯨꯒꯤꯗꯨꯅ ꯑꯩꯈꯣꯏ ꯈꯔ ꯐꯕꯗꯅ ꯆꯥꯝꯃ꯭ꯔꯤ ꯌꯥꯡꯈꯩ ꯆꯪꯉ꯭ꯋꯥ ꯑꯗꯨꯃꯥꯏꯅ ꯂꯥꯛꯑꯅꯤ ꯎꯝ ꯑꯗꯨ ꯌꯥꯏꯌꯦ ꯑꯗꯨꯝ ꯂꯥꯛꯄꯤꯌꯣ ꯑꯗꯨꯝ ꯌꯦꯡꯅ ꯌꯦꯡꯅ ꯑꯗꯨꯝ ꯇꯧꯒꯅꯤꯗ ꯎꯝ ꯑꯇꯣꯞꯄꯗꯤ ꯃꯅꯥ ꯃꯁꯤꯡꯒꯤ ꯑꯇꯣꯞ ꯑꯇꯣꯞꯄꯁꯤꯡ ꯀꯩ ꯀꯩ ꯍꯋꯥꯏ ꯆꯦꯡꯋꯥꯏ ꯂꯩꯌꯦ ꯑꯗꯨꯗꯒꯤ ꯉꯥꯀꯪ ꯃꯈꯜ ꯁꯨꯅ ꯂꯣꯏ ꯂꯩꯌꯦ ꯊꯨꯝꯌꯥꯛꯄꯤꯒꯨꯝꯕ ꯑꯗꯩ ꯔꯧ ꯑꯀꯪꯕꯒꯨꯝꯕ ꯑꯗꯨꯅꯗꯤ ꯃꯣꯔꯦ ꯉꯥ ꯍꯥꯏꯅ ꯍꯥꯏꯅꯕ ꯑꯀꯪꯕꯗꯣ ꯑꯗꯨꯝꯕ ꯑꯗꯒꯤ ꯉꯥꯔꯤ ꯉꯥꯇꯥꯏ ꯂꯣꯏꯅ ꯂꯩꯌꯦ ꯑꯗꯣ ꯄꯥꯝꯕꯤꯕ ꯃꯈꯣꯏ ꯌꯥꯅꯤ ꯐꯪꯒꯅꯤꯌꯦ

ꯎꯝ ꯍꯣꯏ ꯍꯣꯏ ꯑꯗꯨ ꯌꯥꯏꯌꯦ ꯌꯥꯝ ꯍꯣꯡꯅ ꯍꯣꯡꯅ ꯄꯤꯅꯤꯗ ꯌꯦꯡꯒꯅꯦꯕ ꯑꯩꯅ ꯃꯃꯟ